ꯑꯣꯇꯣ ꯗ꯭ꯔꯥꯏꯚꯔ ꯂꯝꯕꯤ ꯑꯁꯤ ꯁꯦꯝꯂꯕꯅꯤꯅ ꯑꯩ ꯅꯪꯒꯤ ꯑꯣꯇꯣ ꯑꯁꯤꯗ ꯆꯠꯄꯗ ꯊꯩꯗꯣꯛꯑꯒ ꯈꯔ ꯆꯠꯄ ꯇꯥꯔꯦ ꯃꯁꯤꯗ ꯃꯇꯝ ꯀꯌꯥ ꯆꯪꯒꯗꯒꯦ ꯑꯃꯨꯛꯇ ꯍꯥꯏꯕꯤꯌꯨ ꯃꯁꯤ ꯆꯠꯄ ꯃꯇꯝꯗ ꯈꯔ ꯊꯨꯅ ꯊꯧꯕꯤꯌꯨ ꯍꯥꯏꯕꯗꯤ ꯑꯩ ꯐꯣꯟ ꯇꯧꯁꯤꯜꯂꯛꯄꯅ ꯂꯩꯕ ꯉꯝꯗ꯭ꯔꯦ ꯑꯗꯨꯅ ꯑꯩ ꯃꯤꯇꯤꯡ ꯑꯁꯦ ꯌꯥꯝꯅ ꯂꯨꯕ ꯃꯤꯇꯤꯡꯅꯤ ꯏꯟ ꯇꯥꯏꯝꯗ ꯌꯧꯗꯕ ꯌꯥꯗꯕ ꯑꯗꯨꯅ ꯈꯔ ꯊꯨꯅ ꯊꯧꯕꯤꯌꯣ ꯗ꯭ꯔꯥꯏꯚꯔ ꯑꯩ ꯃꯇꯝꯁꯦ ꯊꯦꯡꯖꯤꯜꯂꯛꯑꯦ ꯗ꯭ꯔꯥꯏꯚꯔ ꯄ꯭ꯂꯤꯁ